ꯋꯥꯟ ꯂꯥꯛ ꯐꯤꯐꯇꯤ ꯇꯨ ꯊꯥꯎꯖꯟ ꯐꯥꯏꯚ ꯍꯟꯗ꯭ꯔꯦꯗ ꯋꯥꯟ ꯂꯥꯛ ꯁꯤꯛꯁꯇꯤ ꯊꯥꯎꯖꯟ ꯐꯥꯏꯚ ꯍꯟꯗ꯭ꯔꯦꯗ ꯇ꯭ꯋꯦꯟꯇꯤ ꯐꯥꯏꯚ ꯇꯨ ꯂꯥꯛ ꯁꯤꯛꯁꯇꯤ ꯊꯥꯎꯖꯟ ꯁꯕꯦꯟ ꯍꯟꯗ꯭ꯔꯦꯗ ꯇ꯭ꯋꯦꯟꯇꯤ ꯊ꯭ꯔꯤ ꯂꯥꯛ ꯑꯩꯠꯇꯤ ꯊꯥꯎꯖꯟ ꯁꯕꯦꯟ ꯍꯟꯗ꯭ꯔꯦꯗ ꯁꯕꯦꯟꯇꯤ ꯋꯥꯟ ꯐꯣꯔ ꯂꯥꯛ ꯅꯥꯏꯟꯇꯤ ꯊꯥꯎꯖꯟ ꯑꯩꯠ ꯍꯟꯗ꯭ꯔꯦꯗ ꯑꯩꯠꯇꯤ ꯋꯥꯟ